ꯑꯣ ꯁꯤ ꯕꯤꯇꯤ ꯄꯥꯛꯇꯣ ꯑꯗꯨꯗ ꯑꯝꯇ ꯀꯣꯏ ꯆꯠꯂꯨꯁꯤ ꯅꯣꯏꯒꯤ ꯕꯤ ꯇꯤ ꯄꯥꯛ ꯅꯣꯏꯒꯤ ꯕꯤ ꯇꯤ ꯄꯥꯛ ꯍꯥꯏꯕꯗꯣ ꯅꯣꯏ ꯂꯝꯒꯤ ꯕꯤ ꯇꯤ ꯄꯥꯛꯇꯣ ꯑꯗꯨꯗ ꯑꯝꯇ ꯀꯣꯏ ꯆꯠꯁꯦ ꯍꯥꯏꯕ

ꯕꯤ ꯇꯤ ꯄꯥꯛ ꯁꯤꯗ ꯀꯩ ꯀꯩ ꯂꯩꯒꯦ ꯑꯣ ꯌꯥꯔꯦ ꯌꯥꯔꯦ ꯍꯣ ꯑꯗꯣ ꯑꯩ ꯂꯥꯛꯑꯀꯥꯟꯗ ꯑꯣꯏꯅ ꯆꯠꯂꯁꯦ ꯐꯐꯔꯦ ꯊꯝꯃꯦ